ꯒꯣꯕꯔꯃꯦꯟ ꯍꯣꯁꯄꯤꯇꯥꯜꯗꯗꯤ ꯄꯩꯁꯥ ꯇꯤꯡꯗꯦ ꯑꯗꯨꯕꯨ ꯃꯤ ꯁꯤꯕꯩ ꯀꯦꯁꯇꯤ ꯌꯥꯝꯅ ꯊꯦꯡꯅꯩ ꯃꯣꯏꯅ ꯊꯧꯁꯥ ꯋꯥꯁꯥꯗꯗꯅ ꯗꯣꯛꯇꯔꯁꯤꯡꯅ ꯄ꯭ꯔꯥꯏꯚꯦꯠ ꯄ꯭ꯔꯥꯏꯚꯦꯠ ꯍꯣꯁꯄꯤꯇꯥꯜꯗꯗꯤ ꯄꯩꯁꯥ ꯌꯥꯝꯅ ꯆꯪꯉꯒꯁꯨ ꯐꯖꯅ ꯂꯥꯏꯌꯦꯡꯕꯤ ꯐꯅ ꯀꯤꯌꯥꯔ ꯂꯧꯕꯤ ꯑꯗꯨꯅ ꯃꯤ ꯁꯤꯕꯁꯤ ꯍꯟꯊꯩ ꯑꯗꯨꯅ ꯒꯣꯕꯔꯃꯦꯟꯒꯤ ꯍꯣꯁꯄꯤꯇꯥꯜꯗꯁꯨ ꯃꯤ ꯌꯥꯝꯅ ꯆꯪꯅꯕꯒꯤꯗꯃꯛꯇ ꯃꯣꯏ ꯗꯣꯛꯇꯔꯁꯤꯡꯗꯣ ꯁꯦꯟꯖꯥ ꯊꯨꯝꯖꯥ ꯇꯧꯗꯅ ꯐꯖꯅ ꯂꯥꯏꯌꯦꯡꯉꯒꯗꯤ ꯃꯤ ꯌꯥꯝꯅ ꯍꯦꯟꯒꯠꯀꯅꯤ ꯍꯥꯏꯅ ꯈꯜꯂꯤ